ꯉꯁꯤ ꯑꯩꯅ ꯇꯦꯛꯁ ꯍꯥꯏꯕ ꯃꯔꯝꯁꯤꯗ ꯋꯥꯍꯩ ꯑꯃꯅꯤ ꯑꯗꯨꯝ ꯊꯝꯖꯅꯤꯡꯉꯤ ꯑꯗꯨꯗꯤ ꯇꯦꯛꯁ ꯍꯥꯏꯕꯁꯦ ꯏꯟꯀꯝ ꯇꯦꯛꯁ ꯂꯩꯔꯦ ꯑꯗꯨꯑꯣꯏꯔꯒ ꯖꯤ ꯑꯦꯁ ꯇꯤꯒꯨꯝꯕ ꯂꯩꯔꯦ ꯑꯗꯨꯒꯤ ꯍꯟꯗꯣꯛꯅ ꯑꯩꯈꯣꯏꯅ ꯄꯣꯠꯆꯩ ꯂꯩꯕꯗ ꯑꯣꯏꯔꯦ ꯑꯗꯨꯒ ꯔꯦꯁꯇꯨꯔꯦꯟꯁꯒꯨꯝꯕ ꯆꯪꯕ ꯈꯣꯠꯄꯗ ꯑꯩꯈꯣꯏꯗ ꯖꯤ ꯑꯦꯁ ꯇꯤꯒꯨꯝꯕ ꯂꯧꯕ ꯑꯁꯤ ꯌꯥꯝ ꯋꯥꯡꯕꯅꯤ ꯖꯤ ꯑꯦꯁ ꯇꯤ ꯑꯆꯥ ꯑꯊꯛꯇ ꯍꯣꯇꯦꯜꯗ ꯆꯪꯕ ꯃꯇꯝꯗ ꯑꯩꯈꯣꯏꯕꯨ ꯖꯤ ꯑꯦꯁ ꯇꯤ ꯂꯧꯕꯁꯤ ꯑꯩꯠꯇꯤꯟ ꯄꯔꯁꯦꯟꯒꯨꯝꯕ ꯂꯧꯕꯅꯦ ꯑꯗꯨꯒꯤꯅ ꯖꯤ ꯑꯦꯁ ꯇꯤꯁꯦ ꯋꯥꯡꯃꯜꯂꯦ ꯍꯥꯏꯅ ꯑꯩꯅ ꯄꯤꯛꯊ꯭ꯔꯤꯕꯤꯗ ꯑꯣꯏꯔꯣ ꯏꯟꯗꯤꯌꯥꯗ ꯑꯣꯏꯔꯣ ꯑꯗꯨꯝ ꯑꯥꯄꯤꯜ ꯇꯧꯖꯅꯤꯡꯕꯅꯤ